ꯍꯜꯂꯣ ꯑꯥ ꯀꯔꯤ ꯁꯥꯁꯤ ꯃꯁꯤꯡ ꯊꯤꯗ꯭ꯔꯗꯤ ꯈꯪꯂꯣꯏꯅꯦ ꯑꯥꯎ ꯁꯥꯗꯤ ꯑꯗꯨꯝ ꯃꯈꯜ ꯁꯨꯅꯗꯤ ꯍꯥꯏꯔꯞꯇꯤ ꯂꯩꯕꯅꯦ ꯑꯗꯣ ꯍꯥꯏꯔꯞ ꯌꯦꯡꯖꯔꯛꯈꯤꯒꯦ ꯌꯦꯡꯗ꯭ꯔꯒꯗꯤ ꯈꯪꯂꯔꯣꯏꯀꯣ

ꯁꯥꯁꯤ ꯌꯣꯡ ꯂꯩꯀꯣ ꯑꯗꯒꯤ ꯀꯩ ꯂꯩ ꯑꯗꯒꯤ ꯂꯤꯟꯁꯨ ꯂꯩ ꯑꯗꯒꯤ ꯈꯩꯔꯣꯏ ꯂꯩ ꯑꯗꯒꯤ ꯑꯥ ꯂꯝꯃꯣꯛ ꯂꯩ ꯑꯗꯨ ꯁꯥ ꯃꯈꯜꯗꯤ ꯌꯥꯝꯃꯦ ꯑꯗꯨ ꯍꯥꯏꯔꯞ ꯊꯤꯗ꯭ꯔꯒꯗꯤ ꯌꯦꯡꯂꯨꯗ꯭ꯔꯒꯗꯤ ꯑꯩꯁꯨ ꯉꯝꯗ꯭ꯔꯦ ꯀꯔꯤ ꯁꯥ ꯌꯦꯡꯅꯤꯡꯕꯅꯣ ꯀꯃꯥꯏꯅ ꯇꯧꯕꯅꯣ ꯑꯣ ꯍꯣꯏ ꯁꯥꯃꯨꯁꯨ ꯂꯩꯕꯅꯤ ꯂꯩꯕꯗꯤ ꯌꯦꯡꯕꯤꯕ ꯌꯥꯅꯤ

ꯑꯥ ꯎꯆꯦꯛ ꯃꯃꯜꯁꯤ ꯌꯥꯝꯗꯤ ꯌꯥꯝꯗꯕꯅꯤ ꯑꯗꯨꯝ ꯈꯔ ꯃꯈꯩ ꯑꯥ ꯑꯩꯈꯣꯏꯒꯤ ꯀꯥꯎꯟꯇꯔꯗ ꯂꯩꯕꯅꯤ ꯀꯥꯎꯟꯇꯔꯗ ꯌꯥꯡꯈꯩꯗꯩꯅ ꯆꯥꯝꯃ ꯐꯥꯎꯒꯤ ꯆꯥꯡꯗ ꯂꯩꯕꯅꯤ ꯍꯪꯕꯤꯔꯒ ꯈꯪꯒꯅꯤ

ꯑꯥ ꯑꯥ ꯑꯗꯨꯗꯤ ꯍꯧꯖꯤꯛ ꯂꯩꯇꯔꯦ ꯂꯩꯕꯗꯤ ꯑꯗꯣ ꯁꯥꯁꯤꯡꯗꯨ ꯌꯦꯡꯕ ꯃꯇꯝꯗ ꯑꯩꯈꯣꯏ ꯈꯤꯇꯪ ꯂꯥꯞꯂꯛ ꯇꯧꯔꯒ ꯊꯥꯞꯂꯞ ꯇꯧꯔꯒ ꯌꯦꯡꯕꯤꯕꯅ ꯐꯒꯅꯤ ꯍꯌꯦꯡ ꯀꯅꯥꯅ ꯈꯪꯒꯅꯤ ꯌꯦꯡꯕ ꯃꯇꯝꯗ ꯈꯣꯠꯂꯛꯄ ꯄꯜꯂꯛꯄ ꯍꯥꯏꯕ ꯑꯃꯁꯨ ꯂꯩꯗꯅꯀꯣ ꯑꯗꯨꯅ ꯈꯤꯇꯪ ꯂꯥꯞꯊꯣꯛꯅ ꯂꯥꯛꯇꯛꯅ ꯇꯧꯔꯒ ꯌꯦꯡꯕꯤꯎ ꯁꯤ ꯍꯥꯏꯖꯅꯤꯡꯏ ꯍꯌꯦꯡ ꯈꯣꯠꯈꯤꯕ ꯁꯣꯛꯈꯤꯕ ꯊꯣꯛꯂꯒꯗꯤ ꯐꯔꯣꯏꯀꯣ ꯑꯥ ꯈꯤꯇꯪ ꯂꯥꯞꯇꯛ ꯂꯩꯔꯒꯀꯣ ꯑꯗꯨ ꯄꯤꯖꯅꯤꯡꯕ ꯇꯥꯔꯒꯁꯨ ꯌꯣꯡꯒꯤꯅ ꯀꯕꯣꯛ ꯀꯨꯝꯕꯀꯣ ꯑꯗꯒꯤ ꯁꯥꯃꯨꯒꯤꯅ ꯑꯩꯈꯣꯏꯒꯤ ꯂꯐꯣꯏꯒꯨꯝꯕ ꯂꯐꯨꯒꯨꯝꯕ ꯑꯗꯨꯒꯨꯝꯕ ꯄꯤꯖꯕ ꯑꯗꯨꯃꯥꯏꯅ ꯂꯩ ꯑꯗꯨ ꯑꯥ ꯎꯆꯦꯛꯁꯤ ꯂꯩ ꯎꯆꯦꯛꯁꯤ ꯅꯣꯡꯉꯤꯟ ꯂꯩ ꯑꯗꯒꯤ ꯃꯥꯒꯤ ꯃꯥꯒꯤ ꯃꯈꯜ ꯃꯈꯜꯒꯤ ꯂꯩꯌꯦ ꯂꯩꯕꯗꯤ ꯑꯗꯨ ꯑꯩ ꯍꯥꯏꯐꯦꯠ ꯌꯦꯡꯖꯔꯛꯈꯤꯒꯦꯀꯣ ꯌꯦꯡꯕ ꯑꯩ ꯃꯃꯤꯡꯗꯣ ꯍꯥꯏꯖꯔꯛꯀꯦ ꯅꯣꯡꯉꯤꯟꯁꯨ ꯂꯩꯕꯅꯤ

ꯈꯝꯕ꯭ꯔꯥꯡ ꯆꯥꯛ ꯀꯔꯤ ꯀꯔꯥ ꯂꯣꯏ ꯂꯩꯕꯅꯤ ꯎꯝ ꯍꯥ ꯑꯩꯈꯣꯏ ꯑꯗꯨꯝ ꯊꯥꯗꯣꯛꯂꯒ ꯍꯥꯏꯔꯞ ꯀꯣꯏꯁꯤꯜꯂꯒ ꯑꯗꯨꯝ ꯊꯝꯕꯅꯤ ꯊꯝꯕꯗꯤ ꯑꯗꯨ ꯁꯥ ꯃꯈꯜ ꯎꯆꯦꯛ ꯃꯈꯜ ꯑꯗꯨꯝ ꯂꯩꯕꯅꯤꯗ ꯑꯗꯨꯝ ꯆꯦꯡ ꯈꯔ ꯇꯧꯔꯒ ꯐꯧ ꯈꯔ ꯇꯧꯕ ꯑꯗꯒꯤ ꯀꯕꯣꯛ ꯑꯣꯏꯔꯁꯨ ꯌꯥꯏ ꯊꯥꯕꯗꯀꯣ ꯑꯗ ꯁꯨꯃꯥꯏꯅ ꯇꯧꯅ ꯊꯥꯕꯤꯔꯒ ꯑꯗꯨꯝ ꯀꯧꯔꯒ ꯑꯗꯨꯝ ꯃꯥꯏ ꯃꯥꯏ ꯃꯃꯤꯡꯗꯨ ꯀꯧꯔꯒꯀꯣ ꯄꯤꯖꯕ ꯑꯗꯨꯝ ꯌꯥꯕꯅꯤꯗ ꯑꯥ ꯃꯗꯨꯃꯛꯇꯤ ꯐꯥꯕꯗꯤ ꯌꯥꯗ꯭ꯔꯦ ꯃꯣꯏꯁꯨ ꯃꯤꯁꯤ ꯀꯤꯕꯅꯤꯅꯀꯣ ꯃꯤꯅ ꯐꯥꯕꯅꯤꯅ ꯃꯣꯏꯒꯤꯁꯨ ꯑꯀꯤꯕ ꯑꯃꯗꯤ ꯑꯗꯨꯝ ꯂꯩꯖꯔꯤꯅꯤꯗꯅꯀꯣ ꯑꯌꯨꯛꯀꯤ ꯄꯨꯡ ꯅꯤꯄꯥꯜꯗꯩꯅ ꯄꯨꯡ ꯃꯔꯤ ꯐꯥꯎꯕꯗꯤ ꯍꯥꯡꯉꯦ ꯑꯥ ꯄꯨꯡ ꯅꯨꯡꯗꯥꯡꯒꯤ ꯄꯨꯡ ꯍꯥꯏꯁꯤ ꯑꯌꯨꯛꯇꯒꯤ ꯄꯨꯡ ꯅꯤꯄꯥꯜꯗꯒꯤ ꯍꯥꯡꯕꯗꯨꯅ ꯅꯨꯡꯊꯤꯟꯒꯤ ꯄꯨꯡ ꯃꯔꯤ ꯐꯥꯎ ꯍꯥꯡꯉꯦ ꯑꯗꯣ ꯅꯨꯡꯗꯥꯡꯒꯤꯗꯤ ꯊꯣꯏꯗꯣꯛꯄ ꯃꯤꯁꯨ ꯂꯥꯛꯅꯤꯡꯉꯥꯏ ꯂꯩꯇꯕꯅꯤꯅ ꯑꯗꯨꯝ ꯂꯣꯟꯖꯔꯦ ꯑꯗꯨ ꯌꯥꯔꯤ ꯃꯈꯩ ꯉꯜꯂꯤꯉꯩꯗ ꯍꯣꯏ ꯍꯣꯏ